ꯑꯦꯃꯥꯖꯣꯟꯗꯒꯤ ꯏꯕꯨꯛ ꯑꯣꯏꯅ ꯂꯩꯈꯤꯕ ꯁ꯭ꯇꯗꯤꯁ ꯑꯣꯞ ꯕꯣꯠꯅꯤ ꯕꯣꯂꯨꯝ ꯋꯥꯟ ꯑꯦꯟ ꯇꯨ ꯃꯥꯏꯀ꯭ꯔꯣꯕꯥꯏꯌꯂꯣꯖꯤ ꯂꯥꯏꯔꯤꯛ ꯂꯥꯏꯔꯤꯛ ꯑꯍꯨꯝ ꯑꯁꯤ ꯕꯣꯠꯅꯤ ꯇꯝꯂꯤꯕ ꯁꯥꯇ꯭ꯔꯁꯤꯡꯗ ꯌꯥꯝꯅ ꯀꯥꯟꯅꯕ ꯑꯃꯗꯤ ꯃꯥꯁꯇꯔ ꯇꯧꯅꯤꯡꯕ ꯕꯣꯠꯅꯤꯗ ꯃꯥꯁꯇꯔ ꯑꯃꯗꯤ ꯏꯟꯕꯥꯏꯔꯣꯃꯦꯟꯠꯇ ꯃꯥꯁꯇꯔ ꯇꯧꯅꯤꯡꯕ ꯁꯥꯇ꯭ꯔꯁꯤꯡꯗ ꯁꯤꯖꯤꯟꯅꯅꯕ ꯑꯃꯗꯤ ꯌꯥꯝꯅ ꯀꯥꯟꯅꯕ ꯂꯥꯏꯔꯤꯛ ꯑꯃ ꯑꯣꯏꯒꯅꯤ ꯍꯥꯏꯅ ꯑꯩꯒꯤ ꯃꯥꯏꯀꯩꯗꯒꯤ ꯈꯪꯍꯟꯖꯔꯤ